ꯂꯧꯎꯕꯁꯤꯡꯅ ꯁꯥꯗꯒꯤ ꯊꯣꯛꯂꯛꯄ ꯁꯟꯊꯤ ꯁꯟꯌꯨꯡꯁꯤꯡ ꯑꯁꯤ ꯐꯖꯅ ꯁꯤꯖꯤꯟꯅꯩ ꯍꯥꯏꯕꯗꯤ ꯀꯣꯝ ꯑꯃꯗ ꯁꯟꯊꯤ ꯁꯟꯌꯨꯡꯁꯤꯡ ꯑꯁꯤ ꯍꯥꯞꯆꯤꯜꯂꯒ ꯍꯥꯔ ꯑꯣꯏꯅ ꯑꯣꯟꯊꯣꯛꯂꯒ ꯑꯩꯈꯣꯏꯅ ꯄꯥꯝꯕꯤꯁꯤꯡꯗ ꯂꯧꯎꯕ ꯃꯇꯝꯗ ꯁꯤꯖꯤꯟꯅ ꯃꯇꯝꯗ ꯄꯥꯝꯕꯤꯁꯤꯡ ꯑꯗꯨ ꯌꯥꯝ ꯐꯍꯜꯂꯤ ꯑꯥꯔꯇꯤꯐꯤꯁꯦꯜ ꯍꯥꯔ ꯁꯤꯖꯤꯟꯅꯗꯕꯤꯗ ꯇꯧꯕꯅ ꯍꯛꯆꯥꯡꯁꯨ ꯐꯍꯟꯕꯗꯁꯨ ꯃꯇꯦꯡ ꯌꯥꯝ ꯄꯥꯡꯏ ꯑꯗꯨꯒ ꯁꯥꯗꯒꯤ ꯊꯣꯛꯂꯛꯄ ꯁꯥꯗꯒꯤ ꯊꯣꯛꯂꯛꯄ ꯑꯩꯈꯣꯏ ꯐꯠꯇꯕꯁꯤꯡ ꯍꯥꯏꯕꯗꯤ ꯁꯤꯖꯤꯟꯅꯗ꯭ꯔꯕꯁꯤꯡ ꯁꯎꯟ ꯑꯗꯨꯗꯒꯤ ꯃꯇꯨ ꯁꯤꯡ ꯑꯁꯤ ꯑꯩꯈꯣꯏꯅ ꯁꯎꯟ ꯁꯎꯟꯗꯤ ꯑꯩꯈꯣꯏꯅ ꯄꯨꯡ ꯁꯥꯕꯗ ꯗ꯭ꯔꯝ ꯗ꯭ꯔꯝ ꯁꯥꯕꯗ ꯑꯗꯨꯗꯒꯤ ꯃꯣꯔꯥ ꯁꯥꯕꯗꯁꯨ ꯁꯤꯖꯤꯟꯅꯩ ꯑꯗꯨꯒ ꯃꯇꯨ ꯃꯇꯨꯅ ꯑꯩꯈꯣꯏꯒꯤ ꯃꯣꯝꯄꯥꯛ ꯑꯗꯨꯗꯒꯤ ꯀꯣꯛ ꯁꯥꯕ ꯁꯨꯝꯕ ꯃꯌꯥꯝꯁꯤꯡ ꯑꯁꯤꯗ ꯃꯥꯡꯈꯤꯒꯗꯕ ꯄꯣꯠ ꯃꯌꯥꯝ ꯑꯗꯨ ꯁꯤꯖꯤꯟꯅꯕꯗ ꯃꯇꯦꯡ ꯄꯥꯡꯏ